ꯍꯂꯣ ꯑꯣ ꯇꯥꯏꯌꯦ ꯇꯥꯏꯌꯦ ꯍꯦꯟꯇꯥꯛꯇꯣ ꯑꯁ ꯍꯧꯖꯤꯛꯀꯥꯟꯗꯤ ꯍꯦꯟꯇꯥꯛꯁꯦ ꯉꯥꯗꯣ ꯀꯌꯥ ꯐꯪꯗꯦꯅꯦ ꯍꯧꯖꯤꯛꯀꯥꯟꯗꯤ ꯇꯨꯔꯦꯟ ꯉꯥꯗꯣ ꯏꯁꯤꯡ ꯏꯁꯤꯡꯁꯤ ꯍꯧꯖꯤꯛꯀꯥꯟꯗꯤ ꯏꯪꯊꯝꯊꯥꯅꯤꯅ ꯏꯁꯤꯡ ꯂꯩꯇꯕꯅꯤꯅ ꯇꯨꯔꯦꯟ ꯉꯥꯗꯨꯅꯦ ꯇꯨꯔꯦꯟꯒꯤ ꯉꯥꯗꯨ ꯍꯥꯞꯂꯗꯤ ꯍꯥꯎꯕ ꯑꯗꯨ ꯑꯩꯈꯣꯏ ꯍꯥꯟꯅ ꯌꯥꯏꯌꯦ ꯑꯗꯣ ꯍꯥꯎꯕ ꯆꯥꯅꯤꯡꯕ꯭ꯔꯣ ꯀꯅꯥ ꯍꯥꯎꯍꯟꯅꯤꯡꯗꯅ ꯍꯥꯎꯍꯟꯅꯤꯡꯉꯤꯅꯤ ꯀꯩꯅꯣ ꯑꯗꯨꯈꯪꯗꯦ ꯅꯪ ꯆꯥꯅꯤꯡꯏ ꯍꯥꯏꯔꯗꯤ ꯂꯧꯕ ꯂꯥꯛꯑꯣꯗꯅ ꯅꯠꯇ꯭ꯔꯒ ꯕꯁꯇ ꯊꯥꯕꯤꯔꯛꯎꯔꯣ

ꯑ ꯀꯩꯅꯣ ꯇꯧꯋꯣ ꯈꯨꯗꯛꯇ ꯆꯥꯕꯁꯦ ꯆꯥꯕꯕꯨꯗꯤ ꯌꯥꯏꯌꯦ ꯑꯗꯣ ꯃꯍꯥꯎ ꯂꯩꯔꯣꯏꯕ ꯈꯥꯒꯅꯤꯕꯀꯣ ꯑꯗꯨ ꯊꯥ ꯑꯃꯒꯨꯝꯕꯁꯦ ꯅꯨꯡꯁꯥꯗ ꯐꯖꯅ ꯐꯧꯔꯣ ꯅꯨꯡꯁꯥ ꯊꯣꯛꯄ ꯃꯇꯝꯗ ꯅꯨꯡꯁꯥ ꯐꯧꯔꯣ ꯑꯗꯨꯒ ꯎꯝ ꯑꯗꯨꯒ ꯅꯨꯡꯁꯥ ꯊꯣꯛꯇ꯭ꯔꯀꯥꯟꯗ ꯅꯨꯡꯗꯥꯡ ꯑꯗ꯭ꯋꯥꯏꯗ ꯃꯩꯐꯨꯗ ꯈꯔ ꯌꯥꯏꯌꯣ ꯉꯥꯏꯍꯥꯛ ꯉꯥꯏꯍꯥꯛ ꯑ ꯑꯗꯨꯃꯥꯏꯅ ꯇꯧꯑꯣ ꯑꯗꯨꯒ ꯄꯣꯠꯇꯣ ꯕꯖꯥꯔꯗ ꯃꯌꯥꯝ ꯌꯣꯜꯂꯦꯗꯅ ꯂꯩꯕꯥꯛꯀꯤ ꯆꯐꯨ ꯃꯆꯥꯁꯤꯡꯗꯣ ꯑꯗꯨꯗ ꯂꯣꯏ ꯍꯥꯞꯆꯜꯂꯣ ꯄꯨꯔꯥꯛ ꯇꯥꯏꯠ ꯑꯣꯏꯍꯜꯂꯣ ꯍꯥꯞꯄ ꯃꯑꯣꯡꯗꯨꯁꯨ ꯂꯜꯍꯟꯒꯅꯣꯕꯀꯣ ꯇꯥꯏꯠ ꯑꯣꯏꯍꯜꯂꯒ ꯄ꯭ꯂꯥꯁꯇꯤꯛ ꯑꯃꯅ ꯃꯊꯛꯇ ꯈꯨꯝꯖꯜꯂꯣ ꯑꯗꯨꯒ ꯃꯈꯨꯝꯗꯣ ꯅꯨꯡꯁꯤꯠ ꯆꯪꯗꯅꯤꯉꯥꯏ ꯐꯖꯅ ꯈꯨꯝꯖꯜꯂꯣ ꯁꯨꯡꯍꯥꯡ ꯍꯥꯡꯗꯣꯛꯀꯅꯣꯕ ꯀꯣ ꯍꯥ ꯑꯣ ꯑꯣ ꯐꯔꯦ ꯐꯔꯦ ꯑꯗꯨꯃꯥꯏ ꯇꯧꯔꯣ ꯎꯝ ꯍꯣ ꯍꯣꯏ ꯍꯣꯏ